ꯊꯧꯕꯥꯟ ꯖꯤꯜꯂꯥꯗ ꯃꯔꯨ ꯑꯣꯏꯅ ꯂꯩꯔꯤꯁꯦ ꯃꯩꯇꯩ ꯃꯨꯁꯂꯤꯝ ꯑꯗꯒꯤ ꯍꯤꯟꯗꯨ ꯇ꯭ꯔꯥꯏꯕ ꯑꯅꯝꯕ ꯖꯥꯇꯤ ꯂꯣꯏꯅ ꯂꯩꯔꯦ ꯃꯣꯏꯅ ꯁꯦ ꯃꯣꯏꯒꯤ ꯑꯩꯈꯣꯏꯅ ꯑꯩꯈꯣꯏꯒꯤ ꯃꯄꯥꯟ ꯂꯝꯗ ꯈꯪꯍꯟꯅꯤꯡꯕ ꯍꯥꯏꯕꯕꯨ ꯑꯩꯈꯣꯏꯒꯤ ꯆꯠꯅꯕꯤ ꯃꯅꯤꯄꯨꯔꯗ ꯆꯠꯅꯔꯤꯕ ꯑꯩꯈꯣꯏ ꯊꯧꯕꯥꯜ ꯂꯣꯝꯗ ꯃꯔꯨ ꯑꯣꯏꯅ ꯆꯠꯅꯔꯤꯁꯦ ꯑꯩꯈꯣꯏ ꯑꯩꯈꯣꯏꯒꯤ ꯍꯥꯏꯔꯒꯗꯤ ꯑꯩꯈꯣꯏꯒꯤ ꯃꯨꯁꯂꯤꯝꯒꯤ ꯑꯣꯏꯅ ꯗꯔꯃꯒꯤ ꯅꯤꯇꯤ ꯅꯤꯌꯣꯝ ꯉꯥꯛꯅ ꯂꯩꯕ ꯆꯥꯕ ꯃꯇꯝꯗ ꯅꯤꯌꯣꯝ ꯆꯨꯝꯅ ꯆꯥꯕꯤꯕ ꯑꯐ ꯑꯐꯕ ꯆꯤꯟꯖꯥꯛ ꯆꯥꯕ ꯑꯗꯨꯝꯃꯥꯏꯅ ꯇꯧꯔꯒ ꯑꯩꯈꯣꯏꯒꯤ ꯃꯄꯥꯜꯂꯣꯝꯗ ꯂꯩꯔꯤꯕ ꯑꯩꯈꯣꯏꯒꯤ ꯏꯆꯤꯟ ꯏꯅꯥꯎꯁꯤꯡꯗ ꯅꯤꯌꯣꯝ ꯆꯨꯝꯅ ꯍꯥꯏꯗꯤ ꯑꯐꯕ ꯆꯤꯟꯖꯥꯛ ꯆꯥꯔꯒ ꯗꯔꯃꯒꯤ ꯃꯑꯣꯡꯗ ꯌꯥꯝꯅ ꯅꯤꯌꯣꯝ ꯆꯨꯝꯅ ꯍꯤꯡꯕꯗꯣ ꯄꯥꯝꯃꯤ